ꯍꯂꯣ ꯇꯥꯕ꯭ꯔꯣ ꯍꯌꯦꯡ ꯊꯕꯛ ꯂꯩꯕ꯭ꯔꯣ ꯑꯥ ꯄꯤꯖꯥ ꯔꯦꯁꯇꯨꯔꯦꯟ ꯑꯅꯧꯕ ꯑꯃ ꯂꯦꯖꯤꯁ ꯄꯤꯖꯥ ꯔꯦꯁꯇꯨꯔꯦꯟꯑꯟ ꯑꯅꯧꯕ ꯑꯃ ꯑꯥ ꯈꯦꯇ꯭ꯔꯤꯒꯥꯎꯒꯤꯗ ꯍꯥꯡꯕꯗꯣ ꯎꯝ ꯑꯗ ꯄꯤꯖꯥ ꯆꯥꯕ ꯆꯠꯂꯨꯁꯤꯔꯥ ꯇꯧꯕꯅꯤꯗ ꯎꯝ ꯑꯅꯧꯕ ꯑꯣꯏꯕꯅꯤꯅ ꯃꯐꯝꯁꯨ ꯌꯥꯝ ꯅꯥꯜꯂꯦ ꯍꯥꯏꯌꯦ ꯑꯗꯨ ꯆꯥ ꯆꯠꯂꯨꯁꯤꯔꯥ ꯇꯧꯕꯅꯤꯗ ꯑꯥ ꯍꯥꯟꯅ ꯅꯍꯥꯟꯒꯤ ꯑꯝ ꯀꯩꯅꯣꯒꯤ ꯅ꯭ꯌꯨ ꯃꯣꯗꯔꯟ ꯄꯤꯖꯥꯒꯤ ꯑꯗꯨꯒꯤ ꯔꯦꯁꯇꯨꯔꯦꯟꯒꯤ ꯄꯤꯖꯥꯗꯨꯗꯤ ꯍꯥꯎꯇꯦꯍꯦ ꯑꯃ ꯑꯅꯧꯕ ꯑꯅꯧꯕꯁꯨ ꯑꯣꯏꯔꯦ ꯑꯗꯒꯤ ꯃꯣꯏꯗꯣ ꯀ꯭ꯋꯥꯂꯤꯇꯤꯁꯨ ꯑꯃ ꯍꯥꯏꯗꯤ ꯐꯖꯁꯨ ꯌꯥꯝ ꯐꯖꯩ ꯍꯥꯏꯌꯦ ꯃꯐꯝꯗꯣ ꯆꯠꯂꯨꯁꯤꯗꯅ ꯑꯣꯐꯔ ꯂꯩꯔꯝꯗꯧ ꯃꯥꯜꯂꯦ ꯐꯤꯐꯇꯤ ꯄꯥꯔꯁꯦꯟ ꯑꯣꯐꯔ ꯄꯤ ꯍꯥꯏꯕꯅꯦ ꯃꯤ ꯑꯇꯣꯞꯄ ꯌꯥꯕ꯭ꯔꯥ ꯌꯦꯡꯉꯨꯅꯦ ꯃꯤ ꯑꯩꯈꯣꯏ ꯑꯅꯤ ꯑꯍꯨꯝ ꯇꯧꯔꯒ ꯆꯠꯃꯤꯟꯅꯔ ꯂꯣꯏꯔꯦ

ꯑꯗꯨꯅꯦ ꯁꯨꯝꯕ ꯔꯦꯁꯇꯨꯔꯦꯟ ꯃꯈꯟ ꯃꯈꯟ ꯃꯌꯥꯝ ꯂꯩꯔꯛꯄꯁꯤ ꯅꯨꯡꯉꯥꯏꯅꯦ ꯇꯧꯔꯤꯁꯦ ꯑꯆꯥꯄꯣꯠꯁꯤ ꯃꯣꯏ ꯑꯆꯥꯄꯣꯠꯁꯤ ꯑꯥ ꯀꯩꯅꯣꯒꯨꯝꯕ ꯗꯨꯕꯥꯏꯒꯨꯝꯕ ꯑꯔꯞꯀꯨꯝꯕꯒꯤ ꯗꯨꯕꯥꯏ ꯑꯆꯥꯄꯣꯠꯀꯨꯝꯕꯗꯨꯁꯨ ꯐꯪꯍꯟꯅꯤ ꯀꯥꯏꯁꯨ ꯍꯥꯏꯅꯩꯌꯦ ꯐꯪꯍꯟꯗꯣꯏꯖꯥꯠꯂ ꯈꯪꯗꯦ ꯑꯦꯗꯚꯔꯇꯤꯁꯀꯤ ꯃꯑꯣꯡꯗꯨ ꯑꯦꯗꯚꯔꯇꯤꯁꯅ ꯐꯖꯍꯜꯂꯝꯃꯒ ꯄꯣꯠꯇꯣ ꯍꯥꯎꯔꯝꯗ ꯇꯣꯛꯇꯅꯕ ꯒ꯭ꯌꯥꯟ ꯇꯥꯄꯣꯠꯇꯦꯗ

ꯆꯥꯗ꯭ꯔꯗꯤ ꯒ꯭ꯌꯥꯟ ꯃꯦꯟ ꯇꯥꯔꯣꯏ ꯆꯥꯔꯣꯁꯦ

ꯎꯝ ꯑꯗꯒꯤ ꯐꯖꯩ ꯍꯥꯏꯕ ꯆꯠꯇꯤ ꯆꯠꯅꯤꯡꯉꯦ ꯑꯗꯨ ꯌꯥꯔꯗꯤ ꯊꯕꯛ ꯀꯣꯝꯃꯗꯤ ꯆꯠꯁꯦ ꯎꯝ ꯆꯠꯂꯨꯁꯦꯕ ꯍꯥꯏꯗꯤ ꯃꯍꯥꯎꯗꯣ ꯃꯌꯥꯝꯅ ꯁꯨꯝ ꯍꯥꯏꯅ ꯀꯥꯟꯗ ꯇꯣꯉꯥꯟ ꯇꯥꯅꯤ ꯍꯥꯏꯅꯩ ꯃꯅꯤꯄꯨꯔꯗ ꯍꯥꯟꯅꯗꯒꯤ ꯂꯩꯔꯝꯕ ꯔꯦꯁꯇꯨꯔꯦꯟꯁꯤꯡꯁꯤꯒ ꯇꯣꯞ ꯇꯣꯞꯄ ꯃꯒꯨꯟ ꯑꯃ ꯑꯣꯏꯅꯤꯒ ꯍꯥꯏꯅꯩꯌꯦꯕ

ꯎꯝ ꯇꯞ ꯒ꯭ꯔꯥꯎꯟ ꯅꯥꯀꯟꯗꯒ ꯑꯣꯏꯔꯝꯅꯤꯅ ꯑꯩꯈꯣꯏꯒꯤ ꯕꯣꯟꯒ ꯁꯥꯟꯅꯔꯨꯔꯒ ꯂꯣꯏꯔꯒ ꯁꯦꯛꯀꯨꯝꯕ ꯖꯨꯁꯀꯨꯝꯕ ꯃꯍꯤ ꯑꯃ ꯊꯛꯅꯤꯡ ꯀꯥꯟꯗꯤ ꯌꯥꯝ ꯊꯤꯅ ꯅꯨꯡꯉꯥꯏꯗꯧꯕ ꯃꯐꯝ ꯑꯣꯏꯕꯖꯥꯠꯅꯤꯗ ꯑꯗꯨꯅ ꯕꯦꯀꯔꯤ ꯑꯆꯥꯄꯣꯠꯒꯩꯁꯨ ꯃꯈꯟ ꯃꯈꯟꯒꯁꯨ ꯐꯪꯕꯅꯤꯀ ꯍꯥꯏ ꯀꯦꯛ ꯑꯃꯒ ꯑꯣꯗꯔ ꯇꯧꯁꯤꯜꯂꯒ ꯑꯦꯅꯤꯚꯔꯁꯔꯤꯕꯨ ꯇꯧꯍꯧꯔꯁꯤꯔ ꯈꯪꯗꯦꯗ ꯃꯣꯏꯁꯦ ꯑꯣꯐꯔꯗꯤ ꯃꯣꯏ ꯐꯤꯐꯇꯤ ꯄꯥꯥꯔꯁꯦꯟ ꯑꯣꯐꯔꯗꯨꯗꯤ ꯉꯔꯥꯡꯈꯛꯇꯪ ꯑꯣꯏꯔ ꯃꯥꯜꯂꯦ ꯑꯗꯨ ꯍꯧꯖꯤꯛꯄꯨꯗꯤ ꯑꯣꯐꯔꯁꯨ ꯈꯔ ꯈꯔꯕꯨꯗꯤ ꯄꯤꯔꯤ ꯃꯥꯜꯂꯦ ꯑꯗꯨ ꯄꯤꯔꯒꯁꯨ ꯐꯤꯐꯇꯤ ꯄꯥꯥꯔꯁꯦꯟꯗꯨꯗꯤ ꯂꯣꯏꯒ꯭ꯔ ꯃꯥꯜꯂꯦ ꯅꯨꯃꯤꯠꯇꯨꯈꯛꯇꯪꯒꯤ ꯑꯣꯏꯔ ꯃꯥꯜꯂꯦꯗ ꯐꯤꯐꯇꯤ ꯄꯥꯥꯔꯁꯦꯟꯗꯨꯕꯨꯗꯤ ꯑꯗꯨꯒꯤꯁꯨ ꯑꯗꯨꯝ ꯑꯅꯧꯕꯅꯤꯅ ꯑꯣꯐꯔꯗꯤ ꯈꯔ ꯄꯤꯔꯝꯒꯅꯤꯌꯦ ꯃꯤꯗꯨ ꯍꯥꯏꯗꯤ ꯃꯤꯗꯨ ꯂꯥꯛꯅꯕꯅꯀꯣ

ꯍꯥꯏꯗꯤ ꯃꯐꯝꯗꯨ ꯌꯥꯝ ꯅꯥꯟꯕ ꯌꯥꯝ ꯐꯖꯕꯁꯨ ꯑꯣꯏꯔꯦ ꯑꯗꯒꯤ ꯃꯌꯥꯝꯅ ꯍꯦꯛꯇ ꯆꯪꯅꯤꯡꯕ ꯈꯣꯠꯅꯤꯡꯕ ꯑꯗꯒꯤ ꯆꯥꯅꯤꯡꯕ ꯊꯛꯅꯤꯡꯕ ꯄꯣꯠꯁꯨ ꯑꯣꯏꯔꯦ ꯆꯨꯝꯅꯒꯤ ꯃꯌꯥꯝꯗꯒꯤ ꯇꯣꯉꯥꯟꯕ ꯍꯥꯏꯔꯒ ꯑꯇꯣꯞ ꯑꯇꯣꯞꯄ ꯀꯟꯇ꯭ꯔꯤꯁꯤꯡꯗꯒ ꯂꯩꯔꯝꯕ ꯆꯦꯞꯁꯤꯡꯅꯒ ꯊꯕꯛ ꯇꯧꯕ ꯑꯗꯒꯤ ꯃꯣꯏ ꯌꯥꯎꯋꯦꯕ ꯆꯦꯞꯁꯤꯡꯗꯨꯁꯨ ꯍꯥꯏꯗꯤ ꯊꯋꯥꯏ ꯌꯥꯎꯔꯛꯀꯅꯦꯕ ꯃꯔꯝꯗꯤ ꯀꯩꯒꯤꯅꯣ ꯍꯥꯏꯀꯥꯟꯗ ꯃꯣꯏꯗꯣ ꯀꯩꯅꯣꯁꯨ ꯇꯧꯕ ꯃꯥꯜꯂꯦꯕ

ꯆꯥꯁꯦ ꯍꯌꯦꯡ ꯅꯪꯗ꯭ꯔꯁꯨꯀꯣ ꯍꯥꯡꯆꯤꯠ ꯆꯠꯂꯒ ꯆꯥꯔꯨꯕ ꯀꯩꯅꯣꯝ ꯇꯧꯔꯁꯦ ꯌꯥꯔꯗꯤ ꯆꯠꯅꯕ ꯍꯣꯠꯅꯁꯤ ꯑꯥ ꯍꯣꯏ ꯍꯣꯏ ꯎꯝ ꯃꯤ ꯈꯔ ꯌꯥꯝꯍꯟꯁꯦ ꯍꯥꯏꯗꯤ ꯒꯦꯡ ꯁꯥꯔꯨꯁꯦꯕ ꯑꯣ ꯎꯝ